ꯑꯩꯅ ꯍꯦꯠꯐꯣꯟ ꯄꯥꯝꯗꯕꯒꯤ ꯃꯔꯝꯗꯤ ꯍꯦꯠꯐꯣꯟ ꯇꯥꯕꯅ ꯅꯥꯀꯣꯡ ꯁꯣꯛꯍꯜꯂꯤ ꯅꯥ ꯇꯥꯕꯒꯤ ꯆꯥꯡ ꯌꯥꯝ ꯍꯟꯊꯍꯜꯂꯤ ꯑꯗꯒꯤ ꯀꯨꯏꯅ ꯁꯥꯡꯅ ꯁꯨꯝ ꯊꯤꯟꯖꯜꯂꯒ ꯇꯥꯔꯗꯤ ꯅꯥꯁꯨ ꯐꯔꯛꯑꯣꯏ ꯑꯗꯨꯒ ꯍꯦꯠꯐꯣꯟ ꯇꯥꯔꯒ ꯁꯨꯝ ꯁꯣꯔꯣꯛ ꯂꯝꯕꯤꯗ ꯆꯠꯄ ꯃꯇꯝꯗ ꯃꯤꯅ ꯀꯧꯕ ꯇꯥꯗꯕ ꯑꯗꯒꯤ ꯑꯦꯛꯁꯤꯗꯦꯟ ꯊꯣꯛꯄꯒꯤ ꯌꯥꯝꯅ ꯆꯥꯎꯅ ꯍꯦꯠꯐꯣꯟ ꯊꯤꯟꯖꯜꯂ ꯆꯠꯄꯁꯦ ꯌꯥꯝ ꯆꯥꯎꯕ ꯃꯔꯨ ꯑꯃꯁꯨ ꯑꯣꯏ ꯑꯗꯨꯅ ꯍꯦꯠꯐꯣꯟꯁꯤ ꯌꯥꯝ ꯐꯠꯇꯦ ꯑꯗꯒꯤ ꯑꯉꯥꯡ ꯑꯃꯁꯨ ꯅꯍꯥꯟꯋꯥꯏ ꯑꯩꯈꯣꯏ ꯏꯆꯦꯒꯤ ꯃꯆꯥ ꯑꯃ ꯃꯅꯥꯗꯨ ꯑꯗꯨꯝ ꯇꯥꯁꯤꯜꯂꯛꯄꯗꯒꯤ ꯃꯥꯒꯤ ꯇꯥꯕꯒꯤ ꯆꯥꯡ ꯍꯟꯊꯔꯛꯇꯅ ꯗꯣꯛꯇꯔꯗꯒ ꯆꯠꯅꯩ ꯑꯗꯨꯅ ꯍꯦꯠꯐꯣꯟ ꯁꯨꯝ ꯀꯨꯏꯅ ꯁꯤꯖꯟꯅꯔꯛꯇꯥꯔꯒꯗꯤ ꯅꯥꯒꯤ ꯇꯥꯕꯒꯤ ꯆꯥꯡ ꯌꯥꯝ ꯍꯟꯊꯍꯟꯕꯗ ꯅꯠꯇꯅ ꯀꯣꯛ ꯅꯨꯡꯉꯥꯏꯇꯕ ꯑꯗꯒꯤ ꯋꯥꯈꯜꯗꯁꯨ ꯁꯨꯝ ꯀꯣꯛꯇ ꯅꯥꯀꯣꯡꯗꯣ ꯃꯦꯟꯁꯤꯜꯂ ꯂꯩꯔꯃꯤꯅ ꯏꯁꯥꯗꯁꯨ ꯅꯨꯡꯉꯥꯏꯇꯕ ꯐꯥꯎꯍꯜꯂꯤ ꯀꯨꯏꯅ ꯊꯤꯟꯖꯤꯜꯂ ꯂꯩꯔꯃꯤꯅ ꯑꯗꯨꯅ ꯍꯦꯠꯐꯣꯟꯁꯤ ꯌꯥꯔꯤꯃꯈꯩ ꯁꯤꯖꯤꯟꯅꯗꯕ ꯍꯥꯏꯅ ꯄꯥꯝꯃꯤ ꯑꯩꯒꯤ ꯃꯣꯠꯇ ꯑꯗꯨꯅ ꯍꯦꯠꯐꯣꯟꯁꯤ ꯑꯩꯒꯤ ꯃꯣꯠꯀꯤ ꯃꯇꯨꯡ ꯏꯟꯅꯗꯤ ꯌꯥꯝ ꯐꯠꯇꯕ꯭ꯔꯥ ꯍꯥꯏꯅ ꯈꯜꯂꯤ